ꯏꯇꯥꯎ ꯑꯁ ꯍꯟꯗꯛꯀꯤ ꯃꯣꯔꯦ ꯂꯝꯕꯤ ꯑꯅꯧꯕ ꯁꯦꯝꯕ ꯅꯦꯁꯤꯌꯥꯟ ꯍꯥꯏꯋꯦꯗꯨꯗ ꯂꯣꯡ ꯗ꯭ꯔꯥꯏꯞ ꯑꯝꯇꯪ ꯆꯠꯁꯤꯅꯦ ꯑꯒꯤ ꯕꯨꯂꯦꯠ ꯑꯅꯧꯕ ꯂꯧꯔꯛꯄꯗꯨꯒ ꯌꯥꯏ ꯑꯗꯨ ꯀꯔꯤ ꯅꯨꯃꯤꯠꯇ ꯆꯠꯁꯦ ꯍꯥꯏꯅꯣ ꯍꯟꯗꯛ ꯂꯥꯛꯏꯕ ꯁꯟꯗꯦꯁꯤꯗ ꯆꯠꯁꯦ ꯍꯥꯏꯔꯣ ꯑꯗꯨ ꯊꯣꯝꯕ ꯍꯣꯏ ꯑꯆꯧꯕꯈꯣꯏꯁꯨ ꯍꯥꯏꯁꯦ ꯍꯥꯏꯔꯣ ꯂꯣꯡ ꯗ꯭ꯔꯥꯏꯞ ꯑꯃ ꯁꯟꯗꯦ ꯅꯨꯃꯤꯠꯇꯨꯗ ꯑꯣꯏꯅ ꯆꯠꯂꯁꯦ ꯃꯇꯝ ꯂꯦꯞꯄ ꯍꯥꯏꯗꯣ ꯌꯥꯏꯗꯅ ꯌꯥꯏ ꯚꯥꯏ ꯍꯧꯖꯤꯛ ꯀꯩꯗꯧꯔꯤꯒꯦ ꯑꯣ ꯑꯗꯨ ꯁꯟꯗꯦ ꯅꯨꯃꯤꯠꯇꯨ ꯁꯣꯏꯗ꯭ꯔꯦꯀꯣ ꯑꯩ ꯔꯣꯁꯤꯕꯤꯅꯥꯈꯣꯏ ꯃꯤꯅꯥꯈꯣꯏ ꯁꯨꯏꯇꯤꯈꯣꯏꯗ ꯂꯣꯏꯝ ꯍꯥꯏꯈ꯭ꯔꯗꯣꯏꯅꯤ ꯎꯝ ꯑꯣ ꯚꯥꯏ ꯑꯗꯨ ꯐꯔꯦ ꯐꯔꯦ ꯊꯝꯃꯒꯦ